ꯁ꯭ꯀꯨꯜꯒꯤ ꯃꯤꯐꯝꯅ ꯆꯤꯡꯕꯁꯤꯡꯗ ꯑꯩ ꯌꯦꯡꯕꯗꯤ ꯌꯦꯡꯏ ꯌꯥꯎꯕꯗꯤ ꯌꯥꯎꯔꯨꯗ꯭ꯔꯦ ꯑꯗꯨꯒꯨꯝꯕ ꯁ꯭ꯀꯨꯜꯒꯤ ꯃꯤꯐꯝꯁꯤꯡꯁꯤ ꯌꯦꯡꯕ ꯃꯇꯝꯗ ꯑꯩꯉꯣꯟꯗ ꯑꯗꯨꯝ ꯑꯄꯦꯟꯕ ꯑꯣꯏ ꯑꯉꯥꯡꯁꯤꯡꯅ ꯄꯥꯡꯊꯣꯛꯏꯕ ꯄ꯭ꯔꯣꯒ꯭ꯔꯥꯝ ꯃꯈꯣꯏꯅ ꯄꯥꯡꯊꯣꯛꯏꯕ ꯊꯧꯔꯝꯁꯤꯡꯗꯨ ꯌꯦꯡꯕ ꯃꯇꯝꯗ ꯃꯗꯨꯅ ꯑꯩꯉꯣꯟꯗ ꯌꯥꯝꯅ ꯅꯨꯡꯉꯥꯏꯍꯟꯕ ꯐꯥꯎꯏ